ꯍꯂꯣ ꯑꯩ ꯑꯩꯈꯣꯏ ꯏꯃꯨꯡꯁꯦ ꯂꯣꯏꯅ ꯀꯣꯚꯤꯗ ꯅꯥꯏꯟꯇꯤꯟꯒꯤ ꯍꯤꯗꯥꯛ ꯚꯦꯛꯁꯤꯟ ꯀꯥꯞꯅꯉꯥꯏꯒꯤ ꯂꯩꯕꯅꯦ ꯑꯗꯨꯅ ꯑꯩꯈꯣꯏ ꯇꯥꯏꯃꯤꯡꯁꯦ ꯀꯩꯗꯧꯉꯩꯔ ꯅꯨꯃꯤꯠꯁꯦ ꯀꯩꯗꯧꯉꯩꯔꯦ ꯑꯗꯨꯁꯨ ꯂꯣꯏꯅ ꯈꯪꯖꯗꯦ ꯑꯗꯨꯒ ꯄ꯭ꯂꯦꯁꯁꯨ ꯑꯩꯈꯣꯏ ꯈꯪꯖꯗꯦ ꯑꯗꯨꯅ ꯅꯨꯡꯁꯤꯕꯤꯗꯨꯅ ꯌꯥꯔꯒꯗꯤ ꯅꯣꯏꯅ ꯐꯣꯟ ꯅꯝꯕꯔ ꯅꯠꯇ꯭ꯔꯒꯅ ꯄ꯭ꯂꯦꯁ ꯑꯗꯨꯒ ꯑꯦꯛꯖꯦꯛ ꯇꯥꯏꯃꯤꯡ ꯑꯗꯨꯒ ꯀꯩꯗꯧꯉꯩꯔ ꯗꯦꯠꯀꯨꯝꯕ ꯀꯩꯗꯧꯉꯩ ꯗꯦꯠꯇ ꯑꯗꯨꯒ ꯇꯥꯏꯝ ꯗꯦꯠꯀꯨꯝꯕꯗꯣ ꯅꯣꯏꯅ ꯑꯦꯛꯖꯦꯛ ꯄ꯭ꯂꯦꯁꯇꯣ ꯀꯗꯥꯏꯗꯔ ꯍꯥꯏꯅ ꯑꯃꯔꯛ ꯏꯟꯐꯣꯝ ꯇꯧꯕꯤꯔꯒꯗꯤ ꯌꯥꯝ ꯍꯔꯥꯎꯕ ꯐꯥꯎꯖꯒꯅꯤ ꯍꯥꯏꯅ ꯍꯥꯏꯖꯔꯤ ꯊꯦꯡ ꯀ꯭ꯌꯨ